ꯀꯩꯅꯣ ꯁꯤꯁꯦ ꯀꯩꯅꯣ ꯑꯣꯏꯗꯣꯏꯔ ꯑꯃ ꯋꯥꯏꯟ ꯁꯣꯞ ꯇꯧꯕ ꯑꯣꯅꯔꯗꯣ ꯑꯣꯏꯕꯤꯗꯣꯏ ꯅꯠꯇ꯭ꯔꯣ ꯑꯥ ꯀꯩꯅꯣꯒꯤ ꯋꯥꯏꯟ ꯌꯣꯟꯕ ꯗꯨꯀꯥꯟ ꯃꯄꯨꯗꯣ ꯑꯣꯏꯕꯤꯗꯣꯏ ꯅꯠꯇ꯭ꯔꯣ ꯑꯩ ꯀꯩꯅꯣ ꯀꯣꯜ ꯇꯧꯖꯔꯛꯏꯁꯦ ꯑꯃ ꯑꯩꯈꯣꯏ ꯍꯧꯖꯤꯛ ꯄ꯭ꯔꯥꯏꯁꯀꯤ ꯃꯃꯟꯁꯦ ꯌꯥꯝ ꯍꯦꯟꯒꯠꯄꯗꯧꯅ ꯇꯧꯕꯀꯣ ꯍꯥꯟꯅ ꯃꯃꯥꯡꯗ ꯂꯩꯕ ꯂꯤꯁꯇꯨꯗꯒꯤꯗꯤ ꯍꯟꯗꯛꯅ ꯄꯩꯁꯥꯁꯦ ꯐꯅꯌꯥꯝ ꯄꯩꯁꯥꯁꯦ ꯌꯥꯝ ꯍꯦꯟꯒꯠꯂꯦꯕ ꯁꯤꯁꯦ ꯍꯥꯟꯅꯅ ꯍꯣꯡꯉꯝꯃꯒ ꯍꯧꯖꯤꯛꯅ ꯌꯥꯝ ꯍꯦꯟꯒꯠꯂꯛꯏꯁꯦ ꯀꯔꯤ ꯃꯔꯝꯒꯤ ꯑꯣꯏꯗꯣꯏꯅꯣ ꯑꯝꯇ ꯍꯥꯏꯕꯤꯔꯛꯎꯕ

ꯇꯦꯛꯁ ꯍꯥꯏꯖꯦ ꯇꯦꯛꯁꯁꯦ ꯀꯅꯥꯅꯅꯣ ꯇꯦꯛꯁ ꯂꯧꯔꯤꯁꯦ ꯑꯗꯣ ꯍꯥꯟꯅꯗꯤ ꯍꯥꯟꯅꯁꯨ ꯑꯗꯨꯝ ꯁꯨꯃꯥꯏꯅ ꯑꯗꯨꯝ ꯇꯧꯔꯒ ꯑꯗꯨꯝ ꯇꯧꯕ ꯅꯠꯇ꯭ꯔꯣ ꯍꯥꯟꯅꯁꯨ ꯁꯨꯃꯥꯏꯅ ꯇꯥꯡꯈꯠꯂꯝꯗꯕꯗꯣ ꯍꯥꯟꯅ ꯍꯣꯡꯉꯝꯕꯗꯣ ꯇꯦꯛꯁ ꯊꯤꯔ ꯊꯤꯔꯒ ꯄꯨꯊꯣꯔꯛꯄ ꯅꯠꯇꯕ꯭ꯔꯣ ꯍꯥꯟꯅꯗꯤ ꯑꯗꯨ ꯂꯣꯀꯦꯜꯒꯤ ꯇꯥꯡꯕꯒ ꯍꯧꯖꯤꯛꯀꯤ ꯑꯩꯈꯣꯏꯒꯤꯁꯤꯒꯤ ꯑꯉꯥꯡꯕꯁꯤꯒꯗꯤ ꯃꯥꯟꯅꯗꯕ ꯌꯥꯝ ꯍꯦꯟꯒꯠꯈ꯭ꯔꯕ ꯑꯗꯨꯒꯤ ꯀꯩꯒꯤ ꯑꯣꯏꯔꯖꯥꯠꯅꯣꯅ ꯈꯪꯅꯤꯡꯕꯒꯤ ꯍꯪꯉꯛꯄꯅꯤꯗ ꯀꯔꯤ ꯀꯔꯤ ꯂꯝꯕꯤ ꯐꯥꯎꯔꯒ ꯂꯥꯛꯏꯅꯣ ꯁꯤ ꯄꯨꯊꯣꯔꯛꯄꯁꯦ ꯁꯤ ꯄꯨꯊꯣꯔꯛꯄꯁꯦ ꯀꯔꯤ ꯀꯔꯤ ꯂꯝꯕꯤ ꯐꯥꯎꯔꯒ ꯄꯨꯊꯣꯛꯄꯤꯔꯛꯏꯅꯣꯕ

ꯑꯗꯨꯗꯤ ꯃꯃꯟꯁꯦ ꯍꯥꯟꯅꯒꯤ ꯆꯥꯡꯗꯒꯤ ꯁꯨꯡꯍꯣꯡ ꯍꯣꯡꯗꯔꯛꯑꯔꯣꯏꯗ꯭ꯔꯥ ꯑꯗꯨꯝ ꯁꯨꯃꯥꯏꯅꯁꯨꯝ ꯂꯩꯔꯗꯣꯏꯔ ꯍꯥꯟꯅ ꯇꯂꯞ ꯂꯨꯄꯥ ꯃꯉꯥ ꯄꯤꯔꯝꯕꯗꯣ ꯍꯧꯗꯤꯛꯇꯤ ꯀꯨꯟꯒꯤ ꯑꯍꯨꯝ ꯇꯧꯒ꯭ꯔꯦ ꯂꯣꯏ ꯂꯣꯏ ꯇꯥꯡꯈꯠꯅꯔꯦꯕ ꯄꯣꯠꯁꯤꯡꯁꯦ ꯑꯗꯣ ꯂꯥꯏꯁꯦꯟꯁꯀꯗꯤ ꯑꯗꯨꯝ ꯄꯥꯏꯔꯒ ꯌꯣꯟꯕꯤꯔꯕꯣ ꯌꯨꯁꯦ ꯑꯗꯨꯝ ꯂꯥꯁꯦꯟꯁ ꯄꯥꯏꯗꯕꯤꯗ ꯌꯣꯜꯂꯤꯔꯣ

ꯑꯗꯨ ꯀꯌꯥ ꯏꯅꯦ ꯍꯣꯏꯒꯤ ꯁꯤ ꯃꯐꯝꯁꯦ ꯑꯗꯨꯝ ꯍꯥꯟꯅꯗꯤ ꯗꯦꯂꯤꯕꯔꯤ ꯇꯧꯕ ꯌꯥꯗꯕꯗꯣ ꯍꯧꯖꯤꯛꯇꯤ ꯑꯗꯨꯝ ꯗꯦꯂꯤꯕꯔꯤ ꯇꯧꯕꯁꯦ ꯌꯥꯔꯕꯣ ꯗꯦꯂꯤꯕꯔꯤ ꯑꯣ ꯑꯗꯨꯝ ꯂꯧꯔꯒ ꯑꯗꯨꯗꯒꯤ ꯄꯨꯔꯒ ꯆꯠꯄꯗꯤ ꯌꯥꯕ꯭ꯔꯥ ꯑꯣ ꯑꯗꯨ ꯈꯔ ꯍꯣꯡꯕꯗꯤ ꯍꯥꯟꯅ ꯇꯥꯡꯈꯠꯄꯗꯣ ꯈꯔ ꯈꯔ ꯍꯣꯡꯕꯁꯨ ꯌꯥꯎ ꯃꯥꯜꯂꯦ ꯑꯗꯣ ꯀꯔꯝ ꯀꯔꯝꯕ ꯂꯩꯒꯦ ꯈꯔ ꯈꯔ ꯍꯣꯡꯕ ꯌꯨꯁꯦ ꯑꯣ ꯑꯗꯨꯗꯤ ꯈ꯭ꯋꯥꯏ ꯍꯣꯡꯉꯤꯁꯦ ꯍꯧꯖꯤꯛ ꯀꯔꯤ ꯑꯣꯏꯔꯤꯅꯣ ꯀꯔꯤ ꯀꯌꯥꯗ ꯑꯣꯏꯗꯣꯏꯅꯣ ꯍꯣꯡꯉꯤꯕ ꯄꯩꯁꯥ ꯃꯃꯟꯁꯦ ꯃꯃꯟ ꯍꯥꯏꯐꯦꯠ ꯍꯥꯏꯕꯤꯔꯛꯎꯅꯦ

ꯑꯁ ꯑꯗꯨꯗꯤ ꯂꯣꯏꯅ ꯄꯩꯁꯥꯁꯦ ꯁꯤꯁꯨ ꯈꯔ ꯈꯔ ꯍꯣꯡꯕꯁꯤꯁꯨ ꯂꯣꯏ ꯄꯩꯁꯥꯁꯦ ꯍꯦꯟꯒꯠꯂꯦ ꯍꯥꯏꯕꯅꯤꯅꯦ ꯇꯥꯡꯈꯠꯂꯤꯁꯦ ꯐꯔꯕꯅꯤꯗ ꯍꯧꯖꯤꯛꯇꯤ ꯇꯥꯡꯈꯠꯂꯝꯅꯤꯅ ꯌꯥꯝ ꯌꯥꯝ ꯇꯥꯡꯈꯠꯈ꯭ꯔꯒ ꯌꯨ ꯊꯛꯄ ꯃꯤ ꯂꯩꯇꯅꯕ ꯁꯤꯅꯁꯨ ꯐꯔꯕꯅꯤ ꯑꯗꯣ ꯀꯩꯅꯣ ꯇꯧꯔꯒꯦ ꯗꯨꯀꯥꯟꯗꯨꯗ ꯅꯣꯡꯃ ꯍꯌꯦꯡ ꯍꯥꯡꯆꯤꯠ ꯂꯥꯛꯆꯔꯒꯦ ꯑꯗꯨꯒ ꯂꯤꯁ ꯎꯕꯗꯨꯗ ꯌꯥꯝ ꯇꯥꯡꯈꯠꯂꯝꯕꯗꯨꯗ ꯀꯩꯒꯤꯅꯣ ꯁꯤꯕꯣ ꯉꯁꯤ ꯈꯛꯇꯒꯤ ꯑꯣꯏꯖꯥꯠꯂꯅ ꯑꯩ ꯈꯜꯂꯨꯕꯅꯦꯕ ꯑꯗꯨ ꯍꯌꯦꯡ ꯂꯥꯛꯑꯒꯦ ꯑꯗꯨꯏꯗꯨꯒ ꯍꯥꯏꯐꯦꯠ ꯁꯨꯝ ꯌꯦꯡꯉꯒꯦ ꯑꯗꯨ ꯗꯨꯀꯥꯟ ꯃꯐꯝꯗꯤ ꯑꯗꯨꯝ ꯍꯥꯟꯅꯩꯗꯨꯗ ꯑꯗꯨꯝ ꯑꯣꯏꯔꯤꯀꯣ ꯎꯝ ꯍꯣꯏ ꯑꯗꯨꯗꯤ ꯑꯩ ꯍꯌꯦꯡꯁꯦ ꯂꯥꯛꯆꯔꯒꯦ ꯍꯣꯏ ꯍꯣꯏ ꯊꯝꯖꯔꯒꯦ ꯑꯗꯨꯗꯤ